ꯑꯩꯅ ꯏꯪꯈꯣꯜ ꯀꯣꯏꯅꯤꯡꯕꯒꯤ ꯏꯊꯤꯜ ꯄꯤꯔꯛꯄ ꯍꯧꯈꯤꯕꯁꯤ ꯑꯩꯅ ꯑꯉꯥꯡ ꯑꯣꯏꯔꯤꯉꯩ ꯃꯇꯝꯗ ꯑꯩꯈꯣꯏꯒꯤ ꯏꯃꯨꯡꯒꯤ ꯑꯍꯜꯁꯤꯡꯅ ꯃꯅꯥ ꯃꯁꯤꯡ ꯊꯥꯕ ꯑꯗꯒꯤ ꯏꯟꯖꯥꯡ ꯅꯥꯄꯤ ꯊꯥꯕ ꯑꯩꯈꯣꯏꯅ ꯍꯧꯒꯠꯂꯛꯄ ꯄꯣꯠꯇꯨ ꯍꯧꯒꯠꯂꯛꯄ ꯃꯇꯝꯗ ꯌꯦꯡꯕ ꯃꯇꯝꯗ ꯑꯩꯉꯣꯟꯗ ꯌꯥꯝꯅ ꯅꯨꯡꯉꯥꯏꯖꯕ ꯑꯗꯒꯤ ꯃꯤꯠꯇꯁꯨ ꯑꯁꯪꯕꯗꯨ ꯎꯕ ꯃꯇꯝꯗ ꯋꯥꯈꯜꯗꯨ ꯌꯥꯝ ꯇꯦꯛꯀꯠꯄ ꯐꯥꯎꯏ ꯑꯗꯒꯤ ꯃꯅꯥ ꯃꯁꯤꯡꯗꯨ ꯌꯨꯝꯗ ꯌꯨꯝꯗ ꯊꯥꯖꯕꯗꯨ ꯎꯔꯒ ꯃꯣꯏꯅ ꯐꯖ ꯐꯖꯕꯗꯨ ꯎꯀꯥꯟꯗ ꯑꯩꯒꯤ ꯋꯥꯈꯜꯗ ꯌꯥꯝꯅ ꯅꯨꯡꯉꯥꯏꯕ ꯐꯥꯎꯈꯤ ꯑꯗꯒꯤ ꯑꯩꯅ ꯏꯪꯈꯣꯜ ꯀꯣꯏꯕꯁꯤ ꯑꯗꯨꯝ ꯄꯥꯝꯈꯤ ꯑꯗꯨꯒ ꯂꯥꯏꯔꯤꯛ ꯀꯨꯝꯕ ꯄꯥꯔꯨꯔꯒ ꯑꯗꯨꯝ ꯋꯥꯈꯟꯗꯣ ꯁꯨꯝ ꯋꯥꯈꯟ ꯉꯥꯛꯇꯪ ꯋꯥꯕꯗꯣ ꯂꯩꯒꯨꯝꯕ ꯊꯥꯕ ꯎꯔꯒ ꯂꯩꯗꯣ ꯏꯁꯤꯡ ꯆꯥꯏꯕꯤꯔꯒ ꯃꯣꯏꯅ ꯂꯩꯒꯨꯝꯕꯅ ꯐꯖꯟꯅ ꯐꯨꯒꯥꯏꯅꯒ ꯁꯠꯂꯛꯄꯒꯗꯣ ꯌꯦꯡꯀꯥꯟ ꯌꯦꯡꯕꯗꯣ ꯌꯥꯝ ꯅꯨꯡꯉꯥꯏꯕ ꯑꯗꯩ ꯂꯩ ꯃꯈꯟ ꯃꯈꯟ ꯃꯆꯨ ꯃꯆꯨꯗ ꯊꯥꯔꯁꯨ ꯋꯥꯈꯟ ꯌꯦꯡꯀꯥꯟꯗ ꯃꯈꯟ ꯃꯆꯨ ꯃꯆꯨ ꯐꯖꯕꯅ ꯋꯥꯈꯟꯗꯣ ꯅꯨꯡꯉꯥꯏ ꯑꯗꯩ ꯋꯥꯈꯟꯗꯣ ꯋꯥꯅ ꯍꯜꯂꯛ ꯑꯁꯨ ꯂꯩ ꯐꯖꯕꯗꯨ ꯎꯔꯨꯀꯥꯟꯗ ꯑꯩꯅ ꯏꯁꯤꯡꯒ ꯊꯥꯖꯔꯨꯕ ꯂꯩꯗꯣ ꯏꯁꯤꯡꯒ ꯆꯥꯏꯔꯒ ꯃꯣꯏꯅ ꯆꯥꯎꯈꯠꯂꯛꯄꯗꯣ ꯑꯗꯩ ꯃꯣꯏꯅ ꯐꯖꯟꯅꯒ ꯃꯔꯤꯛ ꯆꯨꯝꯅ ꯁꯥꯠꯂꯛꯄꯗꯣ ꯎꯀꯥꯟꯗ ꯑꯩ ꯌꯥꯝꯅ ꯋꯥꯈꯟꯗ ꯅꯨꯡꯉꯥꯏ ꯑꯗꯒꯤ